ꯕꯥꯏꯛ ꯊꯧꯕꯒꯤ ꯈ꯭ꯋꯥꯏꯗꯒꯤ ꯀꯩꯅꯣ ꯑꯩꯒꯤ ꯅꯤꯡꯁꯤꯡ ꯅꯤꯡꯉꯥꯏ ꯑꯣꯏꯕ ꯍꯥꯏꯁꯦ ꯈ꯭ꯋꯥꯏꯗꯒꯤ ꯅꯨꯡꯉꯥꯏꯕ ꯍꯥꯏꯔꯒꯅ ꯈ꯭ꯋꯥꯏꯗꯒꯤ ꯅꯨꯡꯉꯥꯏꯕ ꯍꯥꯏꯔꯒꯅ ꯑꯩꯒꯤ ꯕꯥꯏꯛ ꯂꯩꯔꯛꯄ ꯅꯨꯃꯤꯠꯁꯦ ꯂꯧꯔꯨꯕ ꯅꯨꯃꯤꯠꯁꯤꯒꯤ ꯅꯨꯡꯃꯤꯗꯥꯡ ꯋꯥꯏꯔꯝꯁꯦ ꯅꯨꯃꯤꯗꯥꯡ ꯋꯥꯏꯔꯝꯁꯤ ꯑꯃ ꯑꯗꯨꯝ ꯍꯥꯏꯗꯤ ꯑꯗꯨꯒꯤ ꯅꯨꯃꯤꯠꯇꯨ ꯑꯃ ꯅꯨꯃꯤꯗꯥꯡ ꯋꯥꯏꯔꯝꯁꯦ ꯊꯧꯋꯦ ꯑꯍꯥꯟꯕ ꯏꯃꯥꯟꯅꯕ ꯑꯃ ꯑꯩ ꯇꯧꯔ ꯊꯧꯋꯦ ꯑꯗꯨꯒꯤ ꯅꯨꯃꯤꯠꯇꯨꯃ ꯐꯖꯅ ꯅꯨꯡꯉꯥꯏꯔꯦ ꯑꯗꯨꯒꯤ ꯅꯨꯃꯤꯠꯇꯨ ꯑꯃ ꯐꯖꯅ ꯅꯨꯡꯉꯥꯏꯔꯦ ꯑꯗꯨꯒ ꯈ꯭ꯋꯥꯏꯗꯒꯤ ꯅꯨꯡꯉꯥꯏꯇꯕ ꯍꯥꯏꯔꯒꯗꯤ ꯑꯃꯨꯛ ꯑꯦꯛꯁꯤꯗꯦꯟ ꯇꯧꯒꯦ ꯇꯧꯋꯦ ꯕꯁ ꯃꯅꯨꯡ ꯆꯪꯒꯦ ꯇꯧꯕ ꯑꯗꯨꯗ ꯑꯗꯨꯝ ꯑꯗꯨ ꯅꯨꯡꯉꯥꯏꯇꯦ ꯑꯗꯨꯒꯤꯗꯨ ꯑꯃ ꯅꯨꯡꯉꯥꯏꯇꯦ ꯑꯗꯒꯤ ꯕꯥꯏꯛ ꯊꯧꯕꯒꯤ ꯑꯦꯛꯁꯄꯤꯔꯤꯌꯦꯟꯁ ꯕꯥꯏꯛ ꯊꯧꯕꯁꯦ ꯌꯥꯝ ꯅꯨꯡꯉꯥꯏ ꯏꯃꯥꯟꯅꯕꯁꯤꯡ ꯄꯨꯜꯂꯒ ꯇ꯭ꯔꯤꯞꯀꯨꯝꯕ ꯆꯠꯄ ꯑꯗꯒꯤ ꯂꯣꯡ ꯗ꯭ꯔꯥꯏꯚꯒꯨꯝꯕꯡ ꯑꯁꯥꯡꯕ ꯀꯩꯅꯣ ꯆꯠꯄ ꯈꯣꯠꯄ ꯑꯗꯒꯤ ꯀꯣꯏꯕ ꯆꯠꯄ ꯏꯃꯥꯟꯅꯕꯁꯤꯡ ꯄꯨꯜꯂꯒ ꯂꯥꯡꯕ ꯕꯥꯏꯛꯁꯤꯗ ꯑꯗꯨꯝ ꯇꯣꯡꯃꯤꯟꯅꯔꯒ ꯑꯗꯨꯝ ꯀꯩꯅꯣ ꯇꯧꯔꯒ ꯂꯥꯡꯕ ꯈꯣꯠꯄ ꯁꯨꯝꯕꯁꯦ ꯌꯥꯝ ꯅꯨꯡꯉꯥꯏ ꯕꯥꯏꯛꯀꯤ ꯕꯥꯏꯛꯀꯔꯁꯤꯡ ꯃꯌꯥꯝ ꯄꯨꯜꯂꯒ ꯔꯥꯏꯠ ꯆꯠꯄ ꯑꯗꯒꯤ ꯀꯩꯅꯣꯒꯨꯝꯕ ꯀꯣꯏꯕ ꯂꯥꯞꯅ ꯆꯠꯄ ꯑꯗꯨꯒꯨꯝꯕꯁꯦ ꯌꯥꯝ ꯅꯨꯡꯉꯥꯏ ꯕꯥꯏꯛ ꯕꯥꯏꯛꯀꯔꯒꯤ ꯑꯗꯒꯤ ꯅꯣꯡꯖꯨ ꯊꯥꯁꯤꯗꯁꯨ ꯑꯗꯨꯝ ꯇ꯭ꯔꯤꯞꯀꯨꯝꯕ ꯀꯩꯒꯨꯝꯕ ꯅꯣꯡ ꯒꯥꯔꯤ ꯃꯆꯥꯗ ꯋꯦꯗꯔꯒꯁꯤ ꯈꯔ ꯀꯩꯅꯣ ꯇꯧꯕꯗꯒꯁꯤ ꯑꯗꯨꯝ ꯆꯠꯄ ꯈꯣꯠꯄꯁꯤ ꯌꯥꯝ ꯅꯨꯡꯉꯥꯏ ꯕꯥꯏꯛꯀꯔꯁꯤꯡ ꯄꯨꯟꯁꯤꯜꯂꯒ ꯑꯗꯨꯝ ꯔꯥꯏꯠ ꯆꯠꯄ ꯑꯗꯒꯤ ꯀꯩꯅꯣ ꯇꯧꯕ ꯑꯩ ꯈ꯭ꯋꯥꯏ ꯅꯨꯡꯉꯥꯏꯕ ꯅꯨꯃꯤꯠ ꯍꯥꯏꯔꯒꯗꯤ ꯂꯧꯔꯛꯄ ꯅꯨꯃꯤꯠꯇꯨꯅ ꯍꯦꯜꯂꯦ ꯅꯨꯡꯉꯥꯏꯕꯗꯤ ꯑꯗꯨꯒꯤ ꯂꯧꯔꯛꯄ ꯅꯨꯃꯤꯠꯇꯨꯒꯤ ꯅꯨꯃꯤꯗꯥꯡ ꯋꯥꯏꯔꯝꯁꯦ ꯀꯣꯐꯤ ꯊꯛꯄ ꯆꯠꯄ ꯑꯗꯨ ꯑꯗꯨꯅ ꯏꯅꯨꯡ ꯅꯨꯡꯉꯥꯏꯔꯦ ꯑꯗꯨꯒ ꯑꯃꯨꯛꯀ ꯑꯩꯒꯤ ꯊꯕꯛ ꯑꯃꯒꯤ ꯈ꯭ꯋꯥꯏ ꯅꯨꯡꯉꯥꯏꯇꯕ ꯍꯥꯏꯔꯒꯅ ꯊꯕꯛ ꯑꯃꯒꯤ ꯀꯩꯅꯣ ꯆꯠꯄ ꯀꯩꯅꯣ ꯆꯠꯄꯀꯥꯟꯁꯤꯗ ꯏꯃꯥꯟꯅꯕ ꯑꯃꯒ ꯑꯩꯒꯁꯦ ꯕꯁ ꯃꯅꯨꯡ ꯆꯪꯒꯗꯧꯒꯤ ꯈꯤꯇꯪ ꯉꯥꯏꯕ ꯑꯗꯨ ꯑꯗꯨꯒꯤ ꯀꯤꯕꯗꯣ ꯍꯧꯖꯤꯛ ꯐꯥꯎꯗꯤ ꯂꯩꯔꯤ ꯑꯗꯨꯝ ꯑꯗꯨꯒꯤ ꯀꯤꯕꯗꯨꯗꯤ ꯂꯩꯔꯤ ꯀꯤꯔꯁꯨ ꯀꯤꯅ ꯑꯗꯒꯤ ꯒꯥꯔꯤ ꯆꯤꯟꯕꯗ ꯕꯥꯏꯛ ꯊꯧꯕꯁꯤ ꯕꯥꯏꯛ ꯊꯧꯕꯒꯤ ꯒꯥꯔꯤ ꯆꯤꯟꯕꯗ ꯅꯨꯡꯉꯥꯏꯕ ꯍꯥꯏꯔꯒꯅ ꯂꯤꯠꯂꯒ ꯊꯧꯕ ꯑꯗꯒꯤ ꯆꯤꯜꯂꯤꯉꯩꯗꯨꯗ ꯊꯧꯖꯤꯟꯕ ꯂꯤꯠꯂ ꯂꯤꯠꯂ ꯊꯧꯖꯤꯟꯕ ꯀꯤꯕ ꯈꯪꯕ ꯂꯩꯇꯕ ꯑꯗꯨꯒꯤ ꯂꯤꯠꯄꯁꯦ ꯂꯤꯠꯂ ꯂꯤꯠꯂ ꯊꯧꯕꯁꯤꯒꯤ ꯅꯨꯡꯉꯥꯏꯕꯁꯤꯃꯗꯤ ꯐꯖꯅ ꯅꯨꯡꯉꯥꯏꯔꯦ ꯃꯤ ꯆꯤꯜꯂꯤꯉꯩꯒꯤ ꯇꯥꯟꯖꯥꯗ ꯂꯤꯠꯂ ꯂꯤꯠꯂ ꯊꯧꯕ ꯀꯤꯔꯝꯃꯒꯁꯨ ꯑꯗꯨꯝ ꯁꯣꯏꯔꯛꯇ꯭ꯔꯃꯤꯅ ꯑꯗꯨꯝ ꯀꯤꯗꯕꯤꯗ ꯑꯗꯨꯝ ꯂꯤꯠꯂ ꯂꯤꯠꯂ ꯊꯧꯖꯤꯟꯕꯁꯤꯅꯗꯤ ꯌꯥꯝ ꯊꯤꯅ ꯅꯨꯡꯉꯥꯏꯌꯦ ꯑꯗꯨꯒꯤ ꯕꯥꯏꯛ ꯊꯧꯕꯒꯤ ꯅꯨꯡꯉꯥꯏꯕꯁꯤ ꯑꯗꯨꯅ ꯑꯗꯨ ꯏꯃꯥꯟꯅꯕ ꯃꯌꯥꯝ ꯄꯨꯜꯂꯒ ꯄꯨꯂꯞ ꯆꯠꯄ ꯇ꯭ꯔꯤꯞꯀꯨꯝꯕ ꯆꯠꯄꯁꯦ ꯁꯤꯅ ꯑꯃꯨꯛꯀꯁꯨ ꯍꯦꯜꯂꯦ ꯅꯨꯡꯉꯥꯏꯕ ꯑꯗꯨꯒꯤꯗ ꯑꯃꯨꯛ ꯏꯃꯥꯟꯅꯕ ꯃꯌꯥꯝꯁꯦ ꯄꯨꯜꯂꯒ ꯊꯧꯕꯁꯦ ꯑꯗ ꯔꯦꯁ ꯇꯥꯟꯅꯕꯒꯤ ꯃꯑꯣꯡꯗ ꯊꯧꯃꯤꯟꯅꯕꯁꯦ ꯁꯤꯒꯤ ꯅꯨꯡꯉꯥꯏꯕꯁꯤꯗꯤ ꯑꯁ ꯐꯖꯅ ꯅꯨꯡꯉꯥꯏꯔꯦ ꯑꯗꯨꯝ ꯀꯩꯗ ꯍꯥꯏꯔꯣ ꯑꯗꯨꯗꯤ ꯐꯖꯅ ꯅꯨꯡꯉꯥꯏꯔꯦ ꯑꯗꯒꯤ ꯒꯥꯔꯤ ꯆꯤꯟꯕꯁꯤꯗ ꯊꯧꯕꯁꯤꯒ ꯑꯗꯨꯝ ꯑꯩꯒꯤ ꯑꯣꯏꯅꯗꯤ ꯈꯪꯗꯦ ꯑꯗꯒꯤꯗꯤ ꯑꯗꯨꯝ ꯑꯩꯒꯤ ꯑꯣꯏꯅꯗꯤ ꯒꯥꯔꯤ ꯆꯤꯜꯂꯤꯉꯩ ꯊꯧꯕꯁꯤ ꯑꯗꯨꯝ ꯅꯨꯡꯉꯥꯏ ꯖꯤꯖꯤ ꯂꯤꯠꯂ ꯑꯗꯨꯝ ꯊꯧꯕꯁꯤ ꯅꯨꯡꯉꯥꯏꯔꯦ ꯑꯩꯒꯤ ꯑꯣꯏꯅꯗꯤ ꯒꯥꯔꯤ ꯆꯤꯜꯂꯤꯃꯈꯩ ꯈ꯭ꯋꯥꯏ ꯅꯨꯡꯉꯥꯏꯇꯕ ꯊꯧꯗꯣꯛ ꯍꯥꯏꯔꯒꯅ ꯑꯩꯅ ꯍꯧꯖꯤꯛ ꯕꯁ ꯃꯅꯨꯡꯗ ꯆꯪꯒꯦ ꯇꯧꯋꯦ ꯍꯥꯏꯕꯗꯣ ꯕꯁꯁꯦ ꯍꯥꯏꯗꯣꯔꯛꯑꯀꯥꯟꯗ ꯑꯩꯁꯦ ꯕꯁꯀ ꯑꯦꯛꯁꯤꯗꯦꯟ ꯇꯧꯒꯦ ꯇꯧꯋꯦ ꯑꯗꯨꯝꯇꯪꯗꯤ ꯍꯧꯖꯤꯛ ꯐꯥꯎ ꯑꯗꯨꯝ ꯀꯤꯔꯒ ꯂꯩ ꯀꯤꯔꯁꯨ ꯑꯗꯨꯝ ꯊꯧꯕꯗꯤ ꯍꯟꯗꯦ ꯍꯥꯏꯕ ꯈꯪꯗꯦ ꯊꯧꯕꯗꯤ ꯑꯗꯨꯝ ꯍꯟꯗꯦ ꯑꯗꯨꯒꯤꯗꯤ